ꯎꯝ ꯍꯂꯣ ꯑꯣ ꯃꯥꯅꯦ ꯃꯥꯅꯦ ꯍꯥꯏꯕꯤꯌꯣ ꯀꯅꯥ ꯑꯣ ꯑꯁ ꯑꯥ ꯉꯥꯁꯦ ꯑꯌꯥꯝꯕꯅꯕꯨꯗꯤ ꯁꯨꯔꯦ ꯑꯗꯣ ꯉꯥꯁꯦ ꯃꯆꯥꯕꯨꯗꯤ ꯃꯆꯥ ꯑꯣꯏꯔꯣ ꯀꯣ ꯑꯗꯨ ꯃꯆꯥ ꯍꯥꯏꯁꯤ ꯌꯣꯛꯄꯤꯅꯕ ꯑꯣꯏꯗꯣꯏꯅꯤꯀꯣ ꯌꯣꯛ ꯌꯣꯛꯅꯕ ꯊꯥꯗꯅꯕ ꯍꯥꯏ ꯇꯥꯔꯦ ꯑ ꯑꯆꯧꯕꯁꯤꯅ ꯀꯌꯥꯝ ꯆꯥꯎꯕ ꯑꯣꯏꯗꯣꯏꯅꯣ ꯑꯣꯀꯦ ꯑꯥ ꯂꯩꯅꯤ ꯂꯩꯅꯤ ꯑꯗꯨ ꯉꯥ ꯃꯈꯜꯁꯦ ꯑꯥ

ꯑꯣꯀꯦ ꯃꯆꯥꯗꯗꯤꯀꯣ ꯃꯆꯥꯗꯗꯤ ꯈꯨꯕꯤꯃꯨꯛ ꯆꯥꯎꯕꯗꯣ ꯂꯩꯔꯅꯦꯕꯀꯣ ꯔꯧꯒꯨꯝꯕ ꯔꯧ ꯒ꯭ꯔꯥꯁ ꯀꯣ ꯔꯧ ꯒ꯭ꯔꯥꯁ ꯑꯗꯒꯤ ꯀꯃꯟ ꯑꯗꯒꯤ ꯔꯧ ꯃꯦꯔꯤꯒꯜ ꯁꯤꯗꯤ ꯂꯩꯒꯅꯤ ꯑꯗꯨꯒ ꯉꯁꯥꯏ ꯀꯦꯖꯤ ꯑꯃꯗ ꯑꯍꯨꯝ ꯆꯟꯕ ꯆꯥꯡꯗꯣ ꯑꯗꯨꯗꯅ ꯑꯩꯈꯣꯏꯒꯤ ꯑꯥ ꯒ꯭ꯔꯥꯁ ꯀꯥꯞꯀ ꯑꯗꯒꯤ ꯑꯥ ꯁꯤꯜꯚꯔꯒ ꯂꯩꯒꯅꯤ ꯑꯗꯨꯒ ꯑꯗꯨꯒ ꯃꯆꯥ ꯃꯆꯥ ꯈꯨꯕꯤꯃꯨꯛ ꯆꯥꯎꯕꯗꯨꯗꯤ ꯂꯣꯏ ꯐꯪꯉꯅꯤ ꯑꯗꯨ ꯑꯗꯨ ꯀꯌꯥꯃꯨꯛꯀꯤ ꯆꯥꯡ ꯑꯣꯏꯗꯣꯏꯅꯣ ꯑꯣꯀꯦ ꯑꯣꯀꯦ ꯑꯩ ꯀꯥꯎꯔꯨꯔꯦ ꯑꯗꯨ ꯍꯥꯏꯖꯍꯧꯗ꯭ꯔꯦ ꯑꯗꯨꯁꯨ ꯂꯩꯒꯅꯤ ꯑꯣꯀꯦ ꯑꯥ ꯑꯗꯣ ꯀꯦꯖꯤ ꯀꯌꯥꯃꯨꯛ ꯂꯧꯕꯤ ꯑꯗꯨ ꯀꯌꯥꯝ ꯀꯌꯥꯝ ꯂꯧꯕꯤꯗꯣꯏꯅꯣ ꯑꯗꯨ ꯑꯩꯈꯣꯏ ꯍꯥꯟꯅ ꯑꯩꯈꯣꯏ ꯉꯀ꯭ꯔꯥꯗꯨ ꯀꯦꯖꯤ ꯅꯤꯐꯨꯃꯨꯛ

ꯑꯣ ꯑꯣ ꯑꯗꯨ ꯍꯌꯦꯡꯁꯤ ꯄꯨꯡ ꯀꯌꯥ ꯑꯗꯨꯋꯥꯏ ꯑꯣꯀꯦ ꯑꯣꯀꯦ ꯑꯗꯨ ꯌꯥꯅꯤ ꯌꯥꯅꯤ ꯑꯗꯨꯝ ꯑꯦꯔꯦꯟꯖ ꯇꯧꯁꯜꯂꯝꯃꯒꯦꯀꯣ ꯅꯪꯅ ꯍꯥꯏꯕ ꯃꯁꯤꯡꯗꯣ ꯑꯗꯨ ꯑꯣꯀꯦ ꯑꯣꯀꯦ ꯑꯗꯣ ꯑꯇꯩꯗꯤ ꯌꯥꯔꯅꯤꯀꯣ ꯑꯥ ꯑꯣꯏꯔꯣꯏ ꯑꯣꯏꯔꯣꯏ ꯂꯩ ꯑꯩ ꯏꯁꯥꯃꯛ ꯑꯗꯨꯝ ꯂꯩꯗꯨꯏꯅꯤ ꯑꯣꯏꯔꯣꯏ ꯑꯗꯨꯝ ꯂꯥꯛꯄꯤꯔꯣ ꯑꯗꯨꯝ ꯂꯥꯛꯅꯦꯕꯨ ꯍꯥꯏꯔꯒꯗꯤ ꯂꯥꯛꯑꯝꯗꯥꯏꯗꯣ ꯑꯗꯨꯗꯣ ꯄꯨꯡ ꯇꯔꯥꯃꯥꯊꯣꯏ ꯁ꯭ꯋꯥꯏꯗ ꯀꯣꯜ ꯍꯥꯏꯐꯦꯠꯇꯪ ꯇꯧꯕꯤꯔꯝꯃꯣꯕꯀꯣ ꯍꯥꯏꯗꯤ ꯑꯩꯈꯣꯏ ꯑꯦꯔꯦꯟꯁꯇꯣ ꯉꯥꯗꯨ ꯂꯩꯔꯤꯕ꯭ꯔꯥ ꯂꯩꯇ꯭ꯔꯤꯕ꯭ꯔꯥ ꯍꯥꯏꯕꯗꯣ ꯑꯩꯁꯨ ꯃꯤꯗꯣ ꯉꯥ ꯃꯆꯥꯗꯨ ꯌꯥꯝꯕꯅꯤꯅ ꯐꯥꯗꯣꯛꯇꯣꯏꯅꯦꯕ ꯍꯥꯏꯗꯤ ꯃꯤ ꯃꯤ ꯊꯥꯗꯣꯛꯑꯒ ꯉꯥ ꯐꯥꯖꯟꯗꯣꯏꯅꯦꯕꯀꯣ ꯑꯗꯨꯅ ꯄꯨꯡ ꯇꯔꯥ ꯑꯗꯨꯋꯥꯏꯗ ꯀꯣꯜ ꯍꯥꯏꯐꯦꯠꯇꯪ ꯇꯧꯕꯤꯔꯛꯎꯅꯦ ꯍꯣꯏ ꯐꯔꯦ ꯐꯔꯦ